ꯑꯥ ꯍꯜꯂꯣ ꯀꯔꯤ ꯇꯧꯔꯤ ꯚꯥꯏ ꯑꯣ ꯑꯗꯨ ꯉꯁꯤ ꯏꯚꯤꯅꯤꯡ ꯁꯥꯟꯅꯕ ꯆꯠꯀꯗꯣꯏꯔꯣ ꯍꯣꯏ ꯑꯗꯨ ꯁꯥꯟꯅꯕꯗꯤ ꯏꯁꯄꯣꯔꯠ ꯏꯁꯇꯦꯗꯤꯌꯝꯗ ꯆꯠꯁꯤꯅꯦ ꯄ꯭ꯔꯤꯇꯝ ꯂꯩꯔꯗꯤ ꯑꯗꯨꯗꯗꯤ ꯐꯨꯠꯕꯣꯜ ꯒ꯭ꯔꯥꯎꯟꯗꯁꯨ ꯌꯥꯝ ꯐꯔꯦ ꯅꯦꯆꯔꯦꯜ ꯒ꯭ꯔꯥꯁ ꯀꯥꯔꯄꯦꯠꯁꯨ ꯍꯥꯞꯄꯦ ꯌꯥꯏꯀꯣ ꯑꯗꯨ ꯍꯣꯏ ꯂꯩꯗ ꯃꯉꯥ ꯇꯔꯨꯛ ꯂꯩꯌꯦ ꯅꯪꯁꯨ ꯑꯃ ꯑꯅꯤꯗꯤ ꯄꯨꯔꯛꯎꯅꯦ ꯍꯣꯏ ꯇ꯭ꯔꯥꯏ ꯇꯧꯁꯦ ꯁꯤꯛꯁ ꯁꯦꯕꯦꯟꯗꯤ ꯑꯗꯨ ꯃꯤ ꯑꯇꯩ ꯇ꯭ꯔꯥꯏ ꯇꯧꯁꯤꯀꯣ ꯑꯣ ꯑꯩꯗꯨꯁꯨ ꯌꯥꯏ ꯐꯨꯠꯕꯣꯜ ꯈꯛꯇ ꯁꯥꯟꯅꯒꯦꯔ ꯚꯣꯂꯤꯕꯣꯜꯒꯨꯝꯕꯁꯨ ꯁꯥꯟꯅꯒꯦꯔ ꯕꯥꯁꯀꯦꯠꯁꯨꯀꯣ ꯍꯣꯏ ꯕꯥꯁꯀꯦꯠꯁꯨ ꯌꯥꯏ ꯕꯥꯁꯀꯦꯠꯁꯨ ꯅꯨꯡꯉꯥꯏꯅ ꯁꯥꯟꯅꯕꯗꯤ ꯎꯝ ꯑꯗꯨ ꯅꯪꯒꯤ ꯊꯕꯛꯇꯨ ꯍꯧꯖꯤꯛ ꯑꯣ ꯑꯗꯨꯗꯤ ꯊꯨꯅ ꯇꯧꯔꯣꯀꯣ ꯑꯗꯨ ꯇꯥꯡ ꯀꯨꯟ ꯇꯔꯦꯠꯇ ꯆꯠꯁꯦꯕꯀꯣ ꯍꯥ ꯀꯔꯤ ꯍꯥꯏꯕ ꯑꯣ ꯑꯥꯎ ꯑꯗꯨꯁꯨ ꯌꯥꯏ

ꯑꯗꯨ ꯅꯪ ꯅꯪꯉꯣꯟꯗ ꯕꯣꯜ ꯂꯩꯕ꯭ꯔꯥꯀꯣ ꯕꯣꯜ ꯅꯍꯥꯟꯒꯤꯗꯨ ꯂꯩꯇ꯭ꯔꯦ ꯑꯣ ꯑꯗꯨ ꯑꯣꯏꯕ꯭ꯔꯥ ꯅꯠꯇ꯭ꯔꯗꯤ ꯑꯗꯨꯗꯒꯤ ꯑꯃ ꯂꯧꯕ ꯌꯥꯏꯅ

ꯑꯗꯨꯗꯤ ꯊꯝꯁꯦꯀꯣ ꯍꯣꯔꯦꯟ ꯀꯣꯜ ꯇꯧꯁꯦ